ꯑꯁꯤ ꯒꯝꯚꯤꯔꯁꯤꯡꯒꯤ ꯁ꯭ꯇꯣꯔ ꯑꯣꯏꯕꯤꯔꯕ ꯅꯠꯇ꯭ꯔꯣ ꯑꯩꯁꯦ ꯖꯤꯟꯁ ꯑꯝꯇ ꯌꯦꯡꯒꯦ ꯇꯧꯕꯅꯦꯕꯀꯣ ꯖꯤꯟꯁꯁꯦ ꯍꯧꯖꯤꯀꯥꯟꯁꯦ ꯖꯤꯟꯁꯦ ꯃꯈꯟ ꯀꯔꯝ ꯀꯔꯝꯕ ꯂꯥꯛꯀꯦ ꯍꯧꯖꯤꯛ ꯁꯦꯠꯄꯗ ꯅꯨꯡꯉꯥꯏꯒꯗꯕ

ꯑꯣꯀꯦ ꯑꯣꯀꯦ ꯑꯗꯣ ꯑꯩꯈꯣꯏꯒꯤ ꯄ꯭ꯔꯥꯏꯁꯁꯦ ꯋꯥꯟ ꯊꯥꯎꯖꯟ ꯑꯕꯕꯁꯤꯅ ꯀꯃꯥꯏꯅ ꯀ꯭ꯋꯥꯂꯤꯇꯤ ꯍꯦꯟꯕ꯭ꯔꯥ ꯅꯠꯇ꯭ꯔꯒ ꯍꯣꯍꯣꯏ ꯑꯈꯣꯏꯒꯤ ꯐꯥꯔꯁ ꯀꯣꯄꯤꯁꯤꯅ ꯄ꯭ꯔꯥꯏꯁ ꯀꯌꯥꯝꯃꯨꯛ ꯑꯣꯏꯗꯣꯏꯕ ꯑꯀꯦ ꯑꯗꯨꯗꯤ ꯕꯥꯏ ꯋꯥꯟ ꯒꯦꯠ ꯋꯥꯟ ꯐ꯭ꯔꯤꯒꯤ ꯑꯣꯐꯔꯒꯗꯤ ꯂꯩꯕꯤꯕ꯭ꯔ

ꯑꯣꯀꯦ ꯑꯣꯀꯦ ꯑꯗꯨ ꯑꯣꯏꯇꯥꯔꯗꯤ ꯍꯣꯏ ꯍꯣꯏ ꯑꯗꯨ ꯐꯔꯦ ꯑꯗꯣ ꯍꯧꯖꯤꯛꯀꯤ ꯐꯔꯁ ꯐꯔꯁ ꯀꯣꯄꯤ ꯑꯩꯈꯣꯏꯒꯤ ꯀ꯭ꯋꯥꯂꯤꯇꯤ ꯈꯔ ꯐꯕꯗ ꯄ꯭ꯔꯥꯏꯁ ꯈꯤꯇꯪ ꯍꯟꯊꯕꯤꯔꯒ ꯂꯧꯖꯔꯒꯦ ꯑꯩ ꯊꯝꯃꯦ ꯑꯣꯀꯦ ꯕ꯭ꯔꯣ ꯍꯣꯏ ꯑꯗꯨ ꯂꯧꯖꯔꯒꯦ ꯕ꯭ꯔꯣ ꯌꯥꯝ ꯅꯨꯡꯉꯥꯏꯖꯔꯦ ꯊꯝꯃꯒꯦ